ꯑꯩꯅ ꯑꯦꯃꯥꯖꯣꯟ ꯀꯤꯟꯗꯜꯗꯒꯤ ꯂꯥꯏꯔꯤꯛ ꯑꯃꯈꯛ ꯂꯩꯌꯦꯕꯀꯣ ꯕꯥꯌꯣꯀꯦꯃꯤꯁꯇ꯭ꯔꯤ ꯁꯇ꯭ꯌ ꯅꯌꯥꯔꯟꯒꯤ ꯏ ꯕꯨꯛꯁꯅꯦꯕ ꯏ ꯕꯨꯛ ꯁꯤꯖꯤꯟꯅꯕꯅ ꯏꯟꯐꯣꯔꯃꯦꯁꯟꯁꯦ ꯄꯨꯕꯁꯨ ꯌꯥꯔꯦ ꯄꯨꯕ ꯄꯨꯕꯗꯁꯨ ꯋꯥꯗ꯭ꯔꯦꯀꯣ ꯑꯣꯖꯥꯅ ꯇꯥꯛꯏꯉꯩꯗꯁꯨ ꯏ ꯕꯨꯛꯁꯇꯨ ꯊꯥꯡꯗꯣꯛꯑꯒ ꯄꯥ ꯌꯥꯔꯦ ꯁꯤꯖꯤꯟꯅꯕꯗ ꯅꯨꯡꯉꯥꯏꯕ ꯃꯤꯠꯁꯨ ꯁꯣꯛꯇꯕꯀꯣ ꯂꯥꯏꯔꯤꯛꯁꯤ ꯄꯨꯕꯗ ꯂꯨꯝꯃꯤꯗꯅ ꯂꯨꯝꯕꯗꯣ ꯄꯨꯔꯒ ꯁꯤꯖꯤꯟꯅꯕꯗꯤ ꯌꯥꯝ ꯊꯤꯅ ꯅꯨꯡꯉꯥꯏꯌꯦꯕ ꯍꯥꯏꯗꯤ ꯄꯣꯠꯇꯣ ꯋꯦꯠ ꯋꯦꯠ ꯌꯥꯎꯗ꯭ꯔꯦ ꯑꯗꯨꯗꯨꯅ ꯑꯩꯉꯣꯟꯗ ꯁꯥꯇ꯭ꯔꯒꯤ ꯑꯣꯏꯅꯗꯤ ꯄ꯭ꯔꯣꯐꯦꯁꯅꯦꯜ ꯏꯁꯇꯨꯗꯦꯟꯒꯤ ꯑꯣꯏꯅꯗꯤ ꯌꯥꯝ ꯊꯤꯅ ꯅꯨꯡꯉꯥꯏꯕ ꯍꯥꯏꯌꯔ ꯏꯁꯇꯨꯗꯦꯟꯒꯤ ꯍꯥꯏꯌꯔ ꯀ꯭ꯋꯥꯂꯤꯐꯤꯀꯦꯁꯟ ꯍꯥꯏꯌꯔ ꯒ꯭ꯔꯦꯖꯨꯋꯦꯁꯟꯒꯤ ꯇꯧꯕꯒꯤ ꯏ ꯕꯨꯛꯁꯦ ꯌꯥꯝ ꯊꯤꯅ ꯑꯃꯗ ꯑꯃꯗ ꯂꯣꯏꯅ ꯆꯟꯅꯩ ꯍꯧꯖꯤꯛꯁꯦ ꯂꯥꯏꯔꯤꯛꯀꯤ ꯃꯍꯨꯠꯇ ꯏ ꯕꯨꯛꯁꯅ ꯑꯌꯥꯝꯕ ꯑꯦꯛꯆꯦꯟꯁ ꯇꯧꯕ ꯁꯤꯟꯗꯣꯔꯛꯄꯒꯤ ꯄꯣꯠ ꯑꯃ ꯎꯏ ꯁꯤ ꯌꯥꯝꯅ ꯑꯐꯕ ꯈꯣꯡꯊꯥꯡ ꯑꯃꯅꯤ